ꯑꯩꯈꯣꯏꯅ ꯑꯉꯥꯡ ꯑꯦꯗꯃꯤꯁꯟ ꯑꯩꯈꯣꯏꯒꯤ ꯑꯀꯣꯏꯕꯒꯤꯗ ꯆꯠꯄ ꯃꯇꯝꯗ ꯑꯩꯈꯣꯏ ꯑꯉꯥꯡꯁꯦ ꯑꯅꯧꯕ ꯑꯣꯏꯔꯒꯅ ꯃꯥ ꯄꯔꯤꯈ꯭ꯌꯥ ꯃꯆꯥ ꯑꯃ ꯊꯥꯒꯅꯤ ꯑꯗꯨꯒ ꯑꯔꯤꯕ ꯑꯣꯏꯔꯒꯅ ꯑꯗꯨꯃꯥꯏꯅ ꯑꯗꯨꯝ ꯑꯦꯗꯃꯤꯁꯟ ꯃꯤꯡ ꯆꯟꯒꯅꯤ ꯑꯗꯨꯒ ꯑꯦꯗꯃꯤꯁꯟ ꯇꯧꯕ ꯃꯇꯝꯗ ꯃꯤꯡ ꯆꯟꯕ ꯃꯇꯝꯗ ꯑꯅꯧꯕ ꯑꯣꯏꯔꯒꯅ ꯑꯥꯗꯥꯔ ꯀꯥꯔꯗ ꯑꯗꯨꯒ ꯑꯉꯥꯡꯒꯤ ꯑꯥꯗꯥꯔ ꯀꯥꯔꯗ ꯑꯃ ꯃꯄꯥꯒꯤ ꯑꯥꯗꯥꯔ ꯀꯥꯔꯗ ꯑꯗꯒꯤꯗꯤ ꯃꯥꯒꯤ ꯃꯥꯒꯤ ꯏꯒꯤ ꯒ꯭ꯔꯨꯞꯇꯣ ꯑꯗꯨꯃ ꯆꯪꯒꯅꯤ ꯆꯪꯉꯦ ꯑꯗꯨꯒ ꯀꯩꯅꯣ ꯑꯔꯤꯕ ꯑꯣꯏꯔꯒꯗꯤ ꯃꯥꯏ ꯍꯥꯟꯅꯒꯤ ꯂꯩꯈ꯭ꯔꯕꯅꯤꯅ ꯑꯗꯨꯃꯥꯏꯅ ꯑꯗꯨꯝ ꯆꯟꯒꯅꯤ ꯑꯗꯨꯒ ꯑꯩꯈꯣꯏꯒꯤ ꯃꯤꯡꯖꯟ ꯁꯦꯟꯁꯦ ꯄ꯭ꯔꯥꯏꯕꯦꯠꯇ ꯑꯣꯏꯔꯒꯅ ꯃꯤꯡꯖꯟ ꯁꯦꯟꯁꯦ ꯆꯥꯎꯋꯦ ꯑꯗꯨꯒ ꯁ꯭ꯀꯨꯜꯒꯤ ꯃꯥꯒꯤ ꯊꯥꯒꯤ ꯄꯤꯐꯝ ꯊꯣꯛꯄ ꯊꯥꯒꯤ ꯐꯤꯗꯨꯁꯨ ꯄ꯭ꯔꯥꯏꯕꯦꯠ ꯁ꯭ꯀꯨꯜꯗꯗꯤ ꯆꯥꯎꯋꯦ ꯑꯗꯨꯒ ꯒꯣꯕꯔꯃꯦꯟꯒꯤꯗ ꯑꯣꯏꯔꯒꯗꯤ ꯃꯣꯏ ꯃꯤꯡꯖꯟ ꯁꯦꯟꯁꯦ ꯈꯔ ꯂꯦꯁ ꯇꯥꯏꯌꯦ ꯑꯗꯨꯒ ꯃꯥꯒꯤ ꯐꯤꯁꯁꯨ ꯇꯥꯥꯏ ꯁꯨꯝꯍꯥꯏꯅ ꯂꯩꯌꯦ